ꯑꯩꯈꯣꯏ ꯁꯥꯏꯗꯗꯤ ꯒ꯭ꯔꯣꯁꯔꯤ ꯑꯥꯏꯇꯦꯝꯁ ꯒ꯭ꯔꯣꯁꯔꯤ ꯑꯥꯏꯇꯦꯝꯁꯦ ꯍꯥꯏꯕꯗꯤ ꯌꯥꯝꯅ ꯁꯤꯒꯤ ꯕꯤꯖꯤꯅꯦꯁ ꯁꯤꯒꯤ ꯀꯔꯕꯥꯔꯁꯦ ꯌꯥꯝꯅ ꯇꯧꯅꯩ ꯒ꯭ꯔꯣꯁꯔꯤ ꯑꯥꯏꯇꯦꯝꯁꯦ ꯑꯗꯨꯝ ꯅꯨꯡꯇꯤꯖꯥꯒꯤ ꯆꯪꯕ ꯄꯣꯠꯁꯨ ꯑꯣꯏꯔꯦ ꯃꯔꯨ ꯑꯣꯏꯕ ꯄꯣꯠꯁꯨ ꯉꯥꯛꯇ ꯑꯣꯏꯕ ꯒ꯭ꯔꯣꯁꯔꯤ ꯑꯥꯏꯇꯦꯝꯁꯦ ꯕꯖꯥꯔꯗꯒꯤ ꯂꯧꯔꯨꯔꯅꯤ ꯕꯖꯥꯔꯗꯒꯤ ꯂꯧꯔꯒ ꯑꯩꯈꯣꯏꯅ ꯁꯥꯏꯗ ꯁꯨꯝ ꯌꯣꯜꯂꯅꯤ ꯁꯥꯏꯗ ꯌꯣꯟꯕꯁꯦ ꯄ꯭ꯔꯣꯐꯤꯠ ꯌꯥꯝꯅ ꯇꯣꯡꯕꯕꯨꯗꯤ ꯅꯠꯇꯦ ꯌꯥꯝꯅ ꯇꯣꯡꯗꯇꯥꯔꯒꯁꯨ ꯅꯨꯡꯇꯤꯖꯥꯒꯨꯤ ꯆꯪꯕ ꯄꯣꯠ ꯑꯩꯏꯕꯅꯤꯅ ꯌꯣꯟꯗ ꯌꯥꯗꯕ ꯅꯨꯡꯇꯤꯖꯥꯒꯤ ꯆꯪꯕ ꯄꯣꯠꯅꯤꯅ ꯌꯣꯟꯗ ꯌꯥꯗꯦ ꯆꯥꯈꯨꯝ ꯐꯪꯉꯦ ꯆꯪꯉꯤ ꯌꯨꯝ ꯑꯃꯗ ꯂꯩꯔꯕꯗꯤ ꯍꯥꯏꯕꯗꯤ ꯒ꯭ꯔꯣꯁꯔꯤ ꯑꯥꯏꯇꯦꯝ ꯑꯃ ꯌꯥꯎꯗ꯭ꯔꯒꯗꯤ ꯌꯨꯝꯗꯨꯕꯨ ꯌꯨꯝ ꯑꯣꯏꯅ ꯀꯃꯥꯏꯅ ꯄꯥꯜꯂꯨꯅꯤ ꯌꯨꯝꯗꯨ ꯑꯗꯨꯝ ꯒ꯭ꯔꯣꯁꯔꯤ ꯑꯥꯏꯇꯦꯝꯁꯦ ꯌꯥꯝꯅ ꯃꯔꯨ ꯑꯣꯏ ꯌꯥꯝꯅ ꯇꯣꯡꯕ ꯇꯣꯡꯗꯕꯗꯨꯅ ꯃꯈꯜ ꯑꯣꯏꯔꯒ ꯍꯣꯏ ꯇꯣꯡꯕꯨꯗꯤ ꯇꯣꯡꯏ ꯇꯣꯡꯗꯦ ꯍꯥꯏꯕ ꯌꯥꯗꯦ ꯕꯤꯖꯤꯅꯦꯁ ꯑꯃ ꯇꯧꯔꯗꯤ ꯇꯣꯡꯕ ꯇꯥꯕꯅꯤ ꯇꯣꯡꯅꯕꯁꯨ ꯇꯧꯕ ꯇꯥꯕꯅꯤ ꯌꯥꯝꯅ ꯀꯥ ꯍꯦꯟꯅ ꯃꯤꯉꯣꯟꯗꯒꯤ ꯃꯤꯉꯣꯟꯗꯒꯤ ꯀꯥ ꯍꯦꯟꯅ ꯂꯧꯕꯕꯨꯗꯤ ꯅꯠꯇꯦ ꯒ꯭ꯔꯣꯁꯔꯤ ꯑꯥꯏꯇꯦꯝ ꯍꯥꯏꯕꯁꯦ ꯑꯗꯨ ꯑꯗꯨꯝ ꯑꯦꯄꯔꯦꯜꯁꯤꯡ ꯐꯤꯔꯣꯟ ꯐꯨꯔꯤꯠꯀꯤꯁꯨ ꯑꯗꯨꯝ ꯇꯧꯅꯩ ꯐꯤꯔꯣꯟ ꯐꯨꯔꯤꯠꯁꯦ ꯑꯩꯈꯣꯏꯅ ꯑꯣꯟꯂꯥꯏꯟ ꯆꯦꯜꯂꯅꯤ ꯑꯣꯟꯂꯥꯏꯟ ꯆꯦꯟꯕ ꯅꯠꯇ꯭ꯔꯒꯁꯨ ꯑꯩꯈꯣꯏꯅ ꯐꯣꯟꯗ ꯀꯩꯗ ꯀꯟꯇꯦꯛ ꯇꯧꯅꯔꯒ ꯐꯣꯟꯗ ꯀꯩꯗ ꯑꯣꯟꯂꯥꯏꯟ ꯀꯟꯇꯦꯛ ꯇꯧꯅꯔꯒ ꯆꯦꯜꯂꯒ ꯄꯣꯠꯇꯣ ꯂꯝ ꯑꯃꯗꯒꯤ ꯄꯨꯔꯛꯂꯒ ꯑꯩꯈꯣꯏꯅ ꯁꯥꯏꯗ ꯌꯣꯜꯂꯤ ꯑꯗꯣ ꯑꯗꯨꯝ ꯐꯤꯁꯦ ꯐꯕ ꯇꯥꯔꯒꯗꯤ ꯃꯌꯥꯝꯅ ꯑꯗꯨꯝ ꯄꯥꯝꯅꯩ ꯌꯣꯟꯅꯔꯅꯤ ꯄꯥꯝꯅꯔꯕꯅꯤꯅ ꯂꯩꯅꯔꯅꯤ ꯂꯩꯅꯔꯝꯅꯤ ꯄꯣꯠꯇꯨ ꯐꯕꯨ ꯐꯔꯒꯗꯤ ꯑꯗꯨꯝ ꯃꯌꯥꯝꯅ ꯄꯥꯝꯅꯔꯛꯀꯅꯤ ꯑꯩꯈꯣꯏꯅ ꯊꯝꯃꯣꯏ ꯁꯦꯡꯅꯕꯨ ꯇꯧꯇꯥꯔꯒꯗꯤ ꯑꯩꯈꯣꯏꯅ ꯊꯝꯃꯣꯏ ꯁꯦꯡꯅ ꯇꯧꯇꯥꯔꯒꯗꯤ ꯑꯗꯨꯝ ꯃꯌꯥꯝꯅ ꯄꯥꯝꯅꯅꯤ ꯄꯣꯠꯁꯨ ꯐꯕ ꯄꯤꯅꯤ ꯃꯃꯜꯁꯨ ꯍꯣꯡꯕ ꯑꯗꯨ ꯑꯣꯏꯒꯅꯤ ꯑꯩꯈꯣꯏꯗꯁꯨ ꯈꯤꯇꯪ ꯀꯥꯟꯅꯕ ꯇꯥꯕꯅꯤ ꯕꯤꯖꯤꯅꯦꯁ ꯑꯃ ꯑꯣꯏꯇꯥꯥꯔꯒꯗꯤ ꯑꯩꯈꯣꯏꯅ ꯀꯥꯟꯅꯕ ꯍꯥꯏꯕꯁꯤꯗꯤ ꯈꯤꯇꯪ ꯑꯗꯨꯝ ꯐꯪꯕ ꯇꯥꯕꯅꯦꯕ ꯃꯥꯡꯁꯨ ꯃꯥꯡꯒꯅꯤ ꯑꯗꯨ ꯐꯤꯔꯣꯟ ꯐꯨꯔꯤꯠꯀꯤ ꯃꯇꯥꯡꯗ ꯑꯣꯏꯔꯣ ꯐꯤꯔꯣꯟ ꯐꯨꯔꯤꯠꯁꯦ ꯑꯗꯨꯝ ꯑꯩꯈꯣꯏꯅ ꯑꯄꯥꯝꯕ ꯄꯣꯠꯁꯦ ꯑꯩꯈꯣꯏꯅ ꯍꯧꯖꯤꯛ ꯀꯥꯟ ꯑꯣꯟꯂꯥꯏꯟꯗ ꯑꯗꯨꯝ ꯆꯦꯜꯂꯅꯤ ꯑꯣꯟꯂꯥꯏꯟ ꯆꯦꯜꯂꯕ ꯃꯇꯨꯡꯗ ꯑꯩꯈꯣꯏꯅ ꯁꯦꯒꯥꯏ ꯇꯨꯒꯥꯏꯕꯁꯨ ꯈꯔ ꯌꯥꯎꯋꯦ ꯁꯤ ꯃꯤꯉꯣꯟꯗꯒꯤ ꯂꯧꯔꯨꯕ ꯃꯇꯝꯗ ꯄꯣꯠ ꯆꯨꯁꯤꯟꯕ ꯁꯦꯒꯥꯏꯔꯛꯄ ꯈꯣꯠꯂꯛꯄꯗ ꯃꯤꯅ ꯄꯥꯝꯅꯗꯕ ꯃꯤꯅ ꯄꯥꯝꯅꯗꯕꯗꯨꯗꯤ ꯑꯩꯈꯣꯏꯒꯤ ꯑꯃꯥꯡꯕꯅꯤ ꯑꯩꯈꯣꯏꯒꯤ ꯑꯗꯨꯝ ꯑꯣꯏꯖꯔꯦꯗꯅ ꯑꯩꯈꯣꯏ ꯑꯗꯨꯝ ꯁꯦꯠꯆꯔꯅꯤ ꯑꯗꯒꯤꯗꯤ ꯐꯥꯔꯃꯥꯁꯤꯁꯦ ꯐꯥꯔꯃꯥꯁꯤꯁꯨ ꯑꯗꯨꯝ ꯑꯩꯈꯣꯏꯒꯤ ꯕꯖꯥꯔꯗꯒꯤ ꯂꯧꯔꯨꯔꯅꯤ ꯑꯩꯈꯣꯏ ꯂꯩꯀꯥꯏꯗ ꯁꯨꯝ ꯐꯝꯃꯅꯤ ꯑꯗꯨꯒ ꯐꯥꯔꯃꯥꯁꯤꯁꯦ ꯑꯗꯨꯝ ꯄꯣꯠ ꯁꯣꯠꯈ꯭ꯔꯅꯤ ꯄꯣꯠ ꯁꯣꯠꯈꯤꯕꯁꯨ ꯑꯗꯨꯝ ꯌꯥꯎꯋꯤ ꯌꯥꯝ ꯀꯟꯅ ꯇꯣꯡꯕ ꯅꯠꯇꯦ ꯑꯗꯣ ꯐꯥꯔꯃꯥꯁꯤꯁꯦ ꯑꯗꯨꯝ ꯅꯨꯡꯇꯤꯖꯥꯒꯤ ꯃꯤ ꯑꯃꯗ ꯅꯥꯔꯛꯀꯅꯣ ꯍꯥꯏꯕꯗꯤ ꯌꯥꯗꯕꯅꯤꯅꯀꯣ ꯃꯤ ꯏꯃꯨꯡ ꯑꯃꯗ ꯃꯤ ꯑꯃ ꯑꯣꯏꯅ ꯑꯣꯏꯇꯔꯒꯗꯤ ꯑꯗꯨꯝ ꯅꯥꯗꯣꯔꯕꯅꯤ ꯅꯥꯔꯛꯀꯅꯣ ꯍꯥꯏꯕꯗꯤ ꯌꯥꯗꯕꯅꯤꯅ ꯅꯥꯔꯛꯑꯅꯤ ꯅꯥꯔꯛꯑꯕꯅꯤꯅ ꯍꯤꯗꯥꯛꯇꯨ ꯄꯤꯔꯅꯤ ꯍꯤꯗꯥꯛꯇꯨ ꯄꯤꯔꯕꯅꯤꯅ ꯃꯤ ꯑꯃꯗ ꯑꯗꯨꯝ ꯅꯥꯔꯛꯄ ꯍꯥꯏꯕꯁꯦ ꯁꯤꯗꯤ ꯃꯁꯥꯅ ꯇꯥꯕꯅꯤ ꯍꯧꯖꯤꯛꯇꯤ ꯂꯣꯏꯅ ꯁꯨꯅ ꯊꯝꯕꯕꯨꯗꯤ ꯅꯠꯇꯦ ꯈꯤꯇꯪ ꯀꯃꯟ ꯑꯣꯏꯕ ꯑꯩꯈꯣꯏꯒꯤ ꯂꯣꯛ ꯊꯨꯡꯕꯒꯨꯝꯕ ꯂꯥꯏꯍꯧꯒꯨꯝꯕꯁꯨ ꯒꯨꯂꯤ ꯑꯗꯨꯝ ꯐꯥꯔꯃꯥꯁꯤ ꯑꯃ ꯑꯣꯏꯅꯀꯣ ꯑꯗꯨꯝ ꯂꯣꯏꯅ ꯌꯥꯎꯋꯤ ꯂꯣꯏꯅ ꯌꯥꯎꯋꯤ ꯑꯗꯨ ꯌꯥꯎꯕꯅꯤꯅ ꯃꯌꯥꯝꯁꯨ ꯑꯗꯨꯝ ꯂꯩꯔꯅꯤ ꯌꯥꯝ ꯇꯥꯡꯅꯁꯨ ꯌꯦꯟꯗꯦ ꯃꯐꯝ ꯌꯥꯝ ꯆꯥꯎꯕꯁꯨ ꯑꯣꯏꯗꯕꯅꯤꯅ ꯀꯌꯥ ꯀꯟꯅ ꯁꯤꯠꯇꯦ ꯂꯩꯀꯥꯏꯗ ꯐꯝꯖꯕꯅꯤꯅ ꯄꯣꯠꯁꯨ ꯁꯣꯠꯈꯤꯕ ꯍꯥꯏꯕꯁꯨ ꯑꯃ ꯂꯩ ꯑꯗꯨꯗꯒꯤ ꯑꯩꯈꯣꯏꯅ ꯅꯨꯡꯇꯤꯖꯥꯒꯤ ꯆꯪꯗꯕ ꯄꯣꯠ ꯆꯪꯗꯕ ꯌꯥꯗꯕ ꯄꯣꯠꯁꯦ ꯅꯨꯡꯇꯤꯖꯥꯒꯤ ꯗꯥꯏꯕꯦꯇꯤꯁ ꯄꯦꯁꯦꯟꯒꯨꯝꯕ ꯂꯩꯔꯤ ꯑꯗꯒꯤ ꯅꯨꯡꯇꯤꯖꯥꯒꯤ ꯒꯨꯂꯤ ꯆꯥꯗ ꯌꯥꯗꯕꯅꯤꯅ ꯑꯩꯈꯣꯏꯅ ꯐꯪꯍꯟꯗꯣꯏꯅꯕ ꯐꯥꯔꯃꯥꯁꯤ ꯑꯩꯈꯣꯏꯅ ꯍꯤꯗꯥꯛꯁꯦ ꯄꯤꯗ꯭ꯔꯒꯗꯤ ꯑꯅꯥꯕꯁꯦ ꯀꯃꯥꯏꯅ ꯐꯅꯤ ꯑꯅꯕꯁꯦ ꯐꯒꯦ ꯍꯥꯏꯇꯥꯔꯒꯗꯤ ꯍꯤꯗꯥꯛ ꯍꯤꯗꯥꯛ ꯐꯧꯂꯕꯒꯤ ꯍꯤꯗꯥꯛ ꯆꯥꯕ ꯗꯔꯀꯥꯔ ꯑꯣꯏ

ꯃꯔꯨ ꯑꯣꯏꯅ ꯑꯩꯈꯣꯏꯅ ꯌꯥꯝ ꯗꯔꯀꯥꯔ ꯇꯥꯏꯁꯦ ꯐꯥꯔꯃꯥꯁꯤ ꯑꯃ ꯐꯥꯔꯃꯥꯁꯤ ꯐꯝꯃꯤ ꯌꯥꯝ ꯀꯟꯅ ꯇꯣꯡꯕ ꯅꯠꯇꯦ ꯑꯗꯨ ꯑꯣꯏ ꯇꯥꯔꯁꯨ ꯐꯥꯔꯃꯥꯁꯤꯁꯦ ꯑꯗꯨꯝ ꯃꯌꯥꯝꯅ ꯑꯗꯨꯝ ꯐꯝꯅꯩ ꯑꯩꯈꯣꯏ ꯂꯩꯀꯥꯏꯗꯁꯨ ꯐꯝꯃꯤ ꯌꯥꯝꯅ ꯃꯔꯨ ꯑꯣꯏ ꯐꯥꯔꯃꯥꯁꯤ ꯑꯃ ꯂꯩꯕ ꯍꯥꯏꯕꯁꯤ ꯑꯗꯨ ꯌꯥꯝ ꯀꯟꯅ ꯇꯣꯡꯕꯁꯨ ꯑꯣꯏꯗꯦ ꯍꯤꯗꯥꯛ ꯁꯄ꯭ꯂꯥꯏ ꯇꯧꯅꯕꯒꯤꯗꯃꯛꯇ ꯐꯥꯔꯃꯥꯁꯤꯁꯦ ꯑꯗꯨꯝ ꯐꯝꯅꯩ ꯃꯌꯥꯝꯅ